ꯍꯧꯈꯤꯕ ꯆꯍꯤ ꯈꯔ ꯑꯁꯤꯗ ꯐꯥꯏꯅꯥꯜꯁꯦꯜ ꯁꯦꯛꯇꯔꯗ ꯑꯍꯣꯡꯕ ꯀꯌꯥ ꯑꯃ ꯄꯨꯔꯛꯂꯦ ꯑꯍꯣꯡꯕꯁꯤꯡ ꯑꯁꯤꯒꯤ ꯃꯅꯨꯡꯗ ꯃꯤꯄꯨꯝ ꯈꯨꯗꯤꯡꯃꯛ ꯕꯦꯡꯀꯤꯡꯒꯤ ꯈꯨꯗꯣꯡ ꯆꯥꯕ ꯐꯪꯕ ꯑꯁꯤꯁꯨ ꯑꯃꯅꯤ ꯃꯁꯤꯅꯥ ꯀꯥꯟꯅꯕ ꯃꯌꯥꯝ ꯑꯃ ꯄꯤ ꯏꯁꯥꯒꯤ ꯄꯩꯁꯥ ꯇꯨꯡꯁꯤꯟꯖꯕ ꯀꯔꯝ ꯀꯔꯝ ꯊꯥ ꯊꯥꯒꯤ ꯂꯥꯛꯄ ꯄꯩꯁꯥ ꯇꯦꯛ ꯇꯦꯛ ꯇꯨꯡꯁꯤꯟꯖꯕ ꯈꯔ ꯈꯔ ꯇꯨꯡꯁꯤꯟꯖꯕ ꯃꯁꯤꯅ ꯁꯦꯟꯕꯨꯝ ꯑꯃ ꯁꯥꯒꯠꯄ ꯁꯦꯜ ꯍꯦꯄ ꯒ꯭ꯔꯨꯞ ꯃꯌꯥꯝ ꯑꯃ ꯄꯨꯜꯂꯒ ꯕꯦꯡꯀꯤꯛꯒꯤ ꯈꯨꯗꯣꯡ ꯆꯥꯕ ꯐꯪꯍꯜꯂꯤ ꯕꯦꯡꯀꯤꯡꯒꯤ ꯈꯨꯗꯣꯡ ꯆꯥꯕ ꯑꯁꯤꯅ ꯐꯥꯏꯅꯥꯟꯁꯦꯜꯗ ꯀꯥꯟꯅꯕ ꯌꯥꯝ ꯄꯤ ꯁꯦꯜ ꯍꯦꯄ ꯒ꯭ꯔꯨꯞ ꯃꯈꯩꯅ ꯄꯨꯟꯁꯤꯜꯂꯒ ꯂꯣꯟ ꯀꯌꯥ ꯑꯃ ꯂꯧꯕ ꯌꯥꯏ ꯑꯗꯨꯒ ꯃꯈꯣꯏꯅ ꯃꯁꯥ ꯃꯁꯥꯒꯤ ꯁꯦꯟꯊꯣꯛ ꯂꯩꯖꯅꯕ ꯊꯕꯛ ꯇꯧꯕ ꯌꯥꯏ ꯃꯁꯤ ꯐꯥꯏꯅꯥꯟꯁꯦꯜ ꯁꯦꯛꯇꯔꯗ ꯑꯍꯣꯡꯕ ꯄꯨꯔꯛꯄ ꯑꯃꯅꯤ